ꯇꯣꯉꯥꯟ ꯇꯣꯉꯥꯟꯕ ꯃꯁꯥꯟꯅꯁꯦ ꯀꯔꯤꯒꯨꯝꯕ ꯑꯩꯈꯣꯏꯅ ꯆꯦꯟꯕ ꯆꯣꯡꯕ ꯇꯧꯒꯦ ꯍꯥꯏꯔꯒꯗꯤꯀꯣ ꯈꯪꯕ꯭ꯔꯥ ꯉꯁꯥꯏꯒꯤ ꯑꯩꯈꯣꯏꯅ ꯅꯣꯡ ꯇꯥꯔꯗꯤ ꯑꯩꯈꯣꯏꯒꯤ ꯆꯦꯟꯕꯗꯨꯗ ꯔꯦꯟꯀꯣꯠꯀꯨꯝꯕ ꯁꯥꯇꯤꯟꯒꯨꯝꯕ ꯑꯩꯈꯣꯏꯅ ꯆꯦꯟꯅꯅꯕꯗꯣ ꯑꯗꯨ ꯄꯨꯔꯅꯤ ꯄꯨꯔꯅꯤ ꯑꯗꯒꯤ ꯑꯗꯨꯃꯥꯏꯅ ꯆꯦꯜꯂꯅꯤ ꯑꯗꯨꯒ ꯑꯃꯨꯛ ꯑꯩꯈꯣꯏꯒꯤ ꯀꯩꯅꯣ ꯇꯧꯕꯀꯥꯟꯗꯅ ꯅꯤꯡꯗꯝꯊꯥꯒꯤ ꯃꯇꯝꯗ ꯑꯩꯈꯣꯏꯅ ꯆꯦꯟꯕ ꯃꯇꯝꯗꯅ ꯑꯍꯥꯟꯕ ꯃꯇꯝꯗꯗꯤ ꯑꯩꯈꯣꯏ ꯖꯔꯁꯤ ꯂꯤꯠꯂꯅꯤꯀꯣ ꯑꯗꯨꯒ ꯖꯔꯁꯤ ꯂꯤꯠꯂꯒ ꯖꯔꯁꯤ ꯂꯤꯠꯂꯒ ꯈꯔ ꯏꯁꯥꯁꯦ ꯋꯥꯔꯃꯤꯡ ꯑꯞ ꯀꯩꯀꯩ ꯇꯧꯔꯒ ꯁꯥꯒꯠꯂꯛꯑꯦ ꯍꯥꯏꯔꯒꯗꯤ ꯉꯁꯥꯏꯒꯤ ꯀꯩꯅꯣꯗꯣ ꯖꯔꯁꯤ ꯐꯨꯔꯤꯠꯁꯦ ꯃꯊꯛ ꯊꯪꯕ ꯐꯨꯔꯤꯠ ꯑꯊꯥꯕꯁꯦ ꯂꯧꯊꯣꯛꯑꯅꯤ ꯑꯗꯨꯒ ꯆꯦꯜꯂꯅꯤ ꯑꯗꯨ ꯑꯩꯈꯣꯏꯅ ꯀꯔꯤꯒꯨꯝꯕ ꯑꯩꯈꯣꯏ ꯏꯪꯁꯨ ꯏꯪꯗꯕ ꯁꯥꯁꯨ ꯁꯥꯗꯕ ꯌꯥꯝ ꯅꯨꯡꯉꯥꯏꯕ ꯃꯇꯝ ꯋꯦꯗꯔꯗꯅ ꯑꯩꯈꯣꯏꯒꯤ ꯇꯤ ꯁꯥꯔꯠꯀꯨꯝꯕ ꯏꯆꯝ ꯆꯝꯕ ꯐꯨꯔꯤꯠ ꯑꯃ ꯂꯤꯠꯂꯒ ꯑꯩꯈꯣꯏ ꯑꯗꯨꯝ ꯆꯦꯜꯂꯅꯤ ꯑꯗꯨꯃꯥꯏꯅ ꯆꯦꯟꯕ ꯃꯇꯝꯁꯤꯗ ꯒ꯭ꯌꯥꯟ ꯇꯥꯅ ꯋꯦꯗꯔ ꯋꯦꯗꯔꯗꯨꯒꯤ ꯃꯇꯨꯡꯏꯟꯅ ꯑꯩꯈꯣꯏ ꯑꯗꯨꯝ ꯁꯦꯠ ꯆꯥꯔꯒꯀꯣ ꯇꯧꯋꯤ ꯆꯦꯟꯕ ꯆꯣꯡꯕ ꯍꯥꯏꯁꯤꯃꯛꯇꯕꯨ ꯅꯨꯡꯉꯥꯏꯅꯅꯕꯀꯣ ꯋꯦꯗꯔꯗꯨꯒꯤ ꯃꯇꯨꯡꯏꯟꯅ ꯇꯧꯋꯤ ꯑꯩꯈꯣꯏꯁꯨ ꯅꯣꯡ ꯆꯤꯡꯒ ꯇꯥꯔꯒꯗꯤ ꯑꯗꯨꯝ ꯔꯦꯟꯀꯣꯠꯁꯤ ꯏꯌꯥꯎ ꯌꯥꯎꯗꯕ ꯌꯥꯗ꯭ꯔꯦ ꯕꯦꯒ ꯑꯃꯗ ꯀꯔꯤ ꯑꯃꯗ ꯍꯥꯞꯆꯤꯜꯂꯒꯀꯣ ꯑꯩꯈꯣꯏ ꯑꯗꯨꯝ ꯆꯦꯜꯂꯤꯗꯣ ꯉꯁꯥꯏꯒꯤ ꯅꯣꯡ ꯐꯤꯕꯝꯒꯤ ꯌꯦꯡꯉꯒ ꯋꯦꯗꯔ ꯐꯤꯕꯝ ꯌꯦꯡꯉꯒ ꯑꯗꯨꯝ ꯑꯩꯈꯣꯏꯒꯤ ꯄꯣꯠ ꯆꯩꯁꯦ ꯑꯗꯨꯝ ꯕꯦꯒꯁꯤꯗ ꯑꯗꯨꯝ ꯍꯥꯞꯆꯤꯜꯂꯒ ꯑꯩꯈꯣꯏ ꯑꯗꯨꯝ ꯄꯨꯔꯕꯅꯤ ꯄꯨꯕꯩꯕꯨꯗꯤ ꯉꯁꯥꯏ ꯑꯗꯨꯒꯤ ꯆꯦꯟꯅꯅꯕꯗꯣ ꯑꯗꯨꯏꯗꯨꯅꯅꯤ ꯋꯦꯗꯔ ꯋꯦꯗꯔꯒꯤ ꯃꯈꯥ ꯄꯣꯟꯅ ꯑꯩꯈꯣꯏ ꯐꯤꯔꯣꯟ ꯁꯦꯠ ꯆꯥꯅꯕꯗꯣ ꯄꯨꯔꯦ ꯆꯠꯄ ꯃꯇꯝꯗ ꯆꯦꯟꯕꯒꯤ ꯆꯠꯄ ꯃꯇꯝꯗ ꯑꯗꯨꯃꯥꯏꯅ ꯇꯧꯔꯒ ꯆꯠꯂꯤ ꯆꯦꯜꯂꯤ ꯏꯁꯥꯁꯦ ꯌꯥꯡꯅꯕ